ꯍꯦꯂꯣ

ꯑꯗꯨꯒꯤ ꯃꯌꯥꯝꯗꯨꯅ ꯑꯩꯅ ꯄꯤꯖꯔꯒꯦ ꯅꯈꯣꯏꯒꯤ ꯂꯩꯐꯝ ꯆꯥꯐꯝꯁꯨ ꯐꯖꯅ ꯑꯦꯔꯦꯟꯁ ꯇꯧꯔꯒ ꯊꯝꯕꯤꯔꯝꯂꯒꯦ ꯑꯌꯨꯛꯀꯤ ꯄꯨꯡ ꯅꯤꯄꯥꯜꯗꯒꯤ ꯂꯥꯛꯄ ꯌꯥꯔꯒꯅꯤ

ꯊꯣꯛꯑꯦ ꯊꯣꯛꯑꯦ ꯁꯤꯒꯨꯝꯕ ꯑꯅꯧ ꯑꯅꯧꯕ

ꯁꯨꯝꯕ ꯃꯗꯨ ꯌꯥꯝꯅ ꯀꯩꯗꯧꯕ ꯀꯃꯤꯁꯟꯗ ꯑꯗꯨꯝ ꯄꯤꯕꯅꯤ ꯃꯟꯗꯤꯔ ꯑꯁꯤ ꯌꯦꯡꯕ ꯂꯥꯛꯄꯅꯤꯅ ꯇꯤꯛꯀꯦꯠ ꯀꯛꯏ ꯀꯛꯏ ꯇꯤꯀꯦꯠ ꯀꯛꯑꯒ ꯂꯥꯛꯀꯗꯕꯅꯤ ꯂꯥꯛꯀꯗꯕ ꯃꯟꯗꯤꯔ ꯎꯝ ꯂꯧꯗꯦ ꯂꯧꯗꯦ ꯆꯪꯕ ꯌꯥꯏ ꯌꯥꯏ ꯌꯥꯏ ꯐꯖꯈ꯭ꯔꯕ ꯒꯣꯕꯤꯟꯗꯖꯤꯒꯤ ꯃꯟꯗꯤꯔ ꯑꯃꯅꯤ ꯃꯤ ꯂꯝ ꯂꯝ ꯀꯌꯥꯗꯒꯤ ꯌꯦꯡꯕ ꯂꯥꯛꯂꯤꯅꯤꯗ ꯑꯗꯨꯒꯨꯝꯕ ꯃꯟꯗꯤꯔ ꯑꯁꯤ ꯑꯪ